ꯑꯩꯈꯣꯏꯒꯤ ꯁꯤꯗ ꯂꯩꯕ ꯑꯉꯥꯡꯁꯤꯡꯁꯦ ꯂꯣꯏꯅ ꯑꯩꯈꯣꯏꯒꯤ ꯅꯦꯁꯅꯦꯜꯒꯤ ꯑꯣꯏꯕ ꯀꯝꯄꯤꯇꯤꯇꯤꯚ ꯑꯦꯛꯖꯥꯝꯁꯤꯡꯁꯦ ꯑꯗꯨꯝ ꯊꯥꯏꯌꯦ ꯁ꯭ꯀꯨꯜ ꯁ꯭ꯀꯨꯜꯁꯤꯡꯒꯤ ꯑꯣꯏꯅꯁꯨ ꯈꯟꯒꯠꯂꯒ ꯑꯗꯨꯝ ꯆꯠꯄꯁꯨ ꯌꯥꯎꯋꯦ ꯑꯗꯨꯒ ꯆꯠꯊꯣꯛ ꯆꯠꯁꯤꯟ ꯇꯧꯕꯒꯤ ꯃꯋꯣꯡꯁꯦ ꯁꯤꯁꯨ ꯑꯗꯨꯝ ꯑꯇꯣꯞꯄ ꯏꯁꯇꯦꯠ ꯑꯇꯣꯞꯄꯗ ꯊꯥꯕ ꯌꯥꯎꯋꯦ ꯁꯨꯃꯥꯏꯅ ꯇꯧꯔꯀꯥꯟꯁꯤꯗ ꯑꯩꯈꯣꯏꯒꯤ ꯑꯉꯥꯡꯁꯤꯡꯁꯤꯒꯤ ꯑꯣꯏꯕ ꯃꯇꯦꯡꯁꯦ ꯑꯩꯈꯣꯏꯒꯤ ꯏꯟꯁꯇꯤꯇ꯭ꯌꯨꯁꯟ ꯃꯈꯣꯏꯒꯤ ꯂꯩꯔꯤꯕꯁꯤꯡꯗꯨꯅ ꯑꯗꯨꯝ ꯑꯦꯄ꯭ꯂꯤꯀꯦꯁꯟꯒꯤ ꯑꯣꯏꯔꯣ ꯑꯦꯅꯤ ꯑꯦꯛꯖꯥꯃꯤꯅꯦꯁꯟꯒꯤ ꯄ꯭ꯔꯣꯁꯦꯁꯁꯤꯗ ꯂꯣꯏꯅꯃꯛ ꯑꯗꯨꯝ ꯃꯇꯦꯡ ꯄꯥꯡꯉꯤ ꯍꯥꯏꯗꯤ ꯇꯤꯆꯤꯡ ꯃꯦꯇꯔꯤꯌꯦꯜꯁ ꯀꯨꯝꯕ ꯑꯗꯨꯒ ꯃꯣꯏꯒꯤ ꯑꯦꯛꯖꯥꯝꯗꯨꯒꯤ ꯔꯤꯂꯦꯇꯦꯠ ꯑꯣꯏꯕ ꯃꯣꯏꯒꯤ ꯇꯣꯄꯤꯛꯁ ꯀꯨꯝꯕꯗꯣ ꯑꯗꯨꯝ ꯃꯣꯏꯅ ꯈꯔ ꯍꯦꯜꯞ ꯇꯧꯔꯀꯥꯟꯗ ꯑꯗꯨꯝ ꯁ꯭ꯀꯨꯜ ꯂꯣꯏꯔꯀꯥꯟꯗ ꯑꯣꯏꯔꯣ ꯑꯉꯥꯡꯁꯤꯡꯗ ꯇꯥꯛꯄꯤ ꯇꯝꯕꯤꯕ ꯃꯣꯏꯒꯤ ꯊꯥꯒꯗꯕ ꯁꯞꯖꯦꯛꯁꯤꯡꯗꯨꯒꯤ ꯃꯇꯨꯡ ꯏꯟꯅ ꯃꯣꯏꯗ ꯇꯣꯉꯥꯟ ꯇꯣꯉꯥꯟꯅ ꯇꯥꯛꯄꯤ ꯇꯝꯕꯤꯕꯁꯤꯡ ꯑꯗꯨꯝ ꯌꯥꯎꯋꯦ ꯑꯗꯨꯃꯥꯏꯅ ꯇꯧꯔꯒ ꯃꯇꯦꯡ ꯌꯥꯝ ꯄꯥꯡꯉꯤ ꯆꯠꯊꯣꯛ ꯆꯠꯁꯤꯟꯒꯤ ꯑꯦꯅꯤ ꯑꯗꯨꯒ ꯀ꯭ꯋꯦꯁꯟꯒꯤ ꯃꯣꯏꯒꯤ ꯀ꯭ꯋꯦꯁꯅꯤꯡ ꯄ꯭ꯔꯣꯁꯦꯁ ꯀꯨꯝꯕꯗꯁꯨ ꯂꯣꯏꯅꯃꯛ ꯍꯥꯏꯗꯤ ꯑꯣꯟꯂꯥꯏꯟꯗ ꯆꯤꯡꯊꯣꯛꯑꯒ ꯀꯩꯗꯧꯔꯒ ꯑꯗꯨꯃꯥꯏꯅ ꯌꯥꯝ ꯍꯦꯜꯞ ꯇꯧꯔꯒ ꯃꯇꯦꯡ ꯄꯥꯡꯉꯤ